ꯑꯩꯍꯥꯛꯀꯤ ꯈꯣꯡꯆꯠꯀꯤ ꯃꯇꯥꯡꯗ ꯈꯔ ꯍꯥꯏꯔꯕꯗꯤ ꯑꯩꯅ ꯌꯨꯝꯗꯒꯤ ꯃꯐꯝ ꯑꯃꯗ ꯆꯠꯊꯣꯛꯄ ꯃꯇꯝꯗ ꯏꯁꯥꯒꯤ ꯒꯥꯔꯤ ꯍꯥꯏꯕꯗꯤ ꯏꯁꯥꯒꯤ ꯀꯥꯔꯗ ꯆꯠꯂꯤ ꯏꯁꯥꯒꯤ ꯒꯥꯔꯤꯗ ꯆꯠꯄ ꯇꯥꯔꯒꯗꯤ ꯑꯩꯅ ꯑꯩꯒꯤ ꯑꯄꯥꯝꯕ ꯃꯑꯣꯡꯗ ꯃꯐꯝꯗ ꯅꯠꯇ꯭ꯔꯒ ꯊꯧꯅꯤꯡꯕ ꯃꯥꯏꯀꯩꯗ ꯊꯧꯕ ꯌꯥꯏ ꯑꯩꯍꯥꯛꯅ ꯂꯝꯁꯥꯡ ꯆꯠꯀꯦ ꯍꯥꯏꯔꯕꯗꯤ ꯒꯥꯔꯤ ꯑꯆꯧꯕ ꯇꯣꯡꯉꯤ ꯑꯗꯨꯒ ꯑꯇꯦꯟꯕ ꯌꯥꯝꯅ ꯂꯥꯞꯇꯕ ꯃꯐꯝ ꯗ ꯆꯠꯀꯦ ꯍꯥꯏꯔꯕꯗꯤ ꯏꯁꯥꯒꯤ ꯒꯥꯔꯤ ꯃꯆꯥ ꯇꯣꯡꯉꯤ ꯑꯩꯍꯥꯛꯅ ꯌꯨꯝꯗ ꯆꯠꯊꯣꯛꯄ ꯃꯇꯝꯗ ꯇꯣꯡꯗꯣꯔꯤꯕ ꯒꯥꯔꯤ ꯑꯗꯨ ꯅꯤꯡꯊꯤꯅ ꯆꯦꯛ ꯇꯧꯕ ꯗꯔꯀꯥꯔ ꯑꯣꯏ ꯒꯥꯔꯤ ꯑꯗꯣ ꯊꯧꯗ꯭ꯔꯤꯉꯩꯗ ꯃꯗꯨꯅ ꯂꯝꯕꯤꯗ ꯒꯥꯔꯤ ꯌꯥꯗꯕ ꯊꯣꯛꯇꯅꯕ ꯑꯩꯒꯤ ꯄꯨꯟꯁꯤꯗ ꯌꯥꯝꯅ ꯅꯨꯡꯉꯥꯏꯕ ꯑꯃꯁꯨꯡ ꯀꯥꯎꯉꯝꯂꯔꯣꯏꯗꯕ ꯊꯧꯗꯣꯛ ꯍꯥꯏꯔꯒꯗꯤ ꯑꯩꯅ ꯅꯣꯡꯃ ꯕꯖꯥꯔꯗ ꯆꯠꯄ ꯃꯇꯝꯗ ꯑꯩꯒꯤ ꯒꯥꯔꯤ ꯑꯁꯤ ꯑꯦꯛꯁꯤꯗꯦꯟ ꯇꯧꯔꯦ ꯑꯦꯛꯁꯤꯗꯦꯟ ꯑꯁꯦ ꯇ꯭ꯔꯥꯐꯤꯛꯀꯤ ꯔꯨꯜꯕꯨ ꯐꯣꯜꯂꯣ ꯇꯧꯗꯕ ꯇ꯭ꯔꯥꯐꯤꯛꯀꯤ ꯔꯨꯜ ꯈꯪꯗꯕ ꯃꯤꯑꯣꯏ ꯑꯃꯅ ꯑꯩꯒꯤ ꯒꯥꯔꯤꯗ ꯊꯣꯝꯂꯛꯄꯗꯒꯤ ꯊꯣꯛꯈꯤꯕꯅꯤ ꯑꯗꯨꯅ ꯑꯩꯈꯣꯏ ꯒꯥꯔꯤ ꯊꯧꯕ ꯃꯇꯝꯗ ꯇ꯭ꯔꯥꯐꯤꯛꯀꯤ ꯅꯤꯇꯤ ꯅꯤꯌꯣꯝ ꯑꯁꯤ ꯆꯞ ꯆꯥꯅ ꯏꯟꯒꯗꯕꯅꯤ ꯒꯥꯔꯤ ꯊꯧꯕ ꯍꯩꯔꯦ ꯅꯠꯇ꯭ꯔꯒ ꯑꯩꯒꯤ ꯒꯥꯔꯤ ꯂꯩꯅꯦ ꯂꯩꯔꯦ ꯍꯥꯏꯅ ꯒꯥꯔꯤꯕꯨ ꯍꯦꯛꯇ ꯊꯧꯔꯣꯏꯗꯕꯅꯤ ꯂꯝꯕꯤ ꯁꯣꯔꯣꯛꯇ ꯂꯩꯔꯤꯕ ꯇ꯭ꯔꯥꯐꯤꯛꯀꯤ ꯅꯤꯌꯣꯝ ꯑꯁꯤ ꯑꯩꯈꯣꯏ ꯄꯨꯝꯅꯃꯛꯅ ꯆꯞ ꯆꯥꯅ ꯏꯟꯒꯗꯕꯅꯤ